ꯇꯨ ꯊꯥꯎꯖꯟ ꯇ꯭ꯋꯦꯟꯇꯤ ꯐꯣꯔꯒꯤ ꯁꯦꯞꯇꯦꯝꯕꯔꯒꯤ ꯇꯥꯔꯤꯛ ꯀꯨꯟꯃꯥꯊꯣꯏ ꯇꯨ ꯊꯥꯎꯖꯟ ꯇ꯭ꯋꯦꯟꯇꯤ ꯊ꯭ꯔꯤꯒꯤ ꯑꯣꯒꯁꯀꯤ ꯇꯥꯔꯤꯛ ꯀꯨꯟ ꯃꯉꯥ ꯇꯨ ꯊꯥꯎꯖꯟ ꯇ꯭ꯋꯦꯟꯇꯤ ꯋꯥꯟꯒꯤ ꯖꯨꯂꯥꯏꯒꯤ ꯇꯥꯔꯤꯛ ꯑꯅꯤ ꯇꯨ ꯊꯥꯎꯖꯟ ꯐꯣꯔꯇꯤꯟꯒꯤ ꯗꯤꯁꯦꯝꯕꯔꯒꯤ ꯇꯥꯔꯤꯛ ꯑꯃ ꯇꯨ ꯊꯥꯎꯖꯟ ꯇ꯭ꯋꯦꯟꯇꯤ ꯅꯥꯏꯟꯒꯤ ꯗꯤꯁꯦꯝꯕꯔꯒꯤ ꯇꯥꯔꯤꯛ ꯇꯔꯥ